ꯇꯥꯏꯌꯦ ꯚꯥꯏ ꯇꯧꯗ꯭ꯔꯤ ꯍꯟꯗꯛꯀꯤ ꯑꯦꯗꯃꯤꯁꯟꯁꯦ ꯌꯥꯝ ꯊꯤ ꯄꯩꯁꯥ ꯆꯥꯎꯋꯤꯅꯦ ꯚꯥꯏ ꯀꯃꯥꯏꯅ ꯇꯧꯗꯣꯏꯖꯥꯠꯅꯣ ꯄꯩꯁꯥ ꯈꯪꯗꯦꯅꯦ ꯍꯟꯗꯛ ꯄꯩꯁꯥ ꯌꯥꯝ ꯆꯥꯎꯈꯠꯂꯦ ꯀꯃꯥꯏꯅ ꯇꯧꯔꯤꯖꯥꯠꯅꯣ ꯃꯣꯏ ꯈꯤꯇꯪ ꯑꯩꯈꯣꯏ ꯁ꯭ꯀꯨꯜꯒꯤ ꯀꯩꯅꯣꯈꯩꯅ ꯈꯟꯅꯕꯤꯔꯗꯤ ꯐꯒꯗꯧꯅꯦ ꯀꯝꯃꯤꯇꯤꯉꯩꯅ ꯃꯣꯏ ꯁꯤ ꯌꯥꯝ ꯌꯥꯝ ꯀꯩꯅꯣ ꯇꯧꯃꯜꯂꯤꯅꯦ ꯑꯩꯈꯣꯏ ꯑꯥ ꯄꯩꯁꯥ ꯌꯥꯝ ꯆꯥꯎꯈꯠꯂꯛꯄꯁꯦ ꯑꯩꯈꯣꯏꯁꯨ ꯀꯝꯄ꯭ꯂꯦꯟ ꯈꯤꯇꯪ ꯇꯧꯈꯠꯄꯗꯤ ꯌꯥꯕꯅꯦ ꯑꯥ ꯏꯃꯥ ꯏꯄꯥꯅ ꯋꯥꯅ ꯁꯨꯔꯒ ꯇꯝꯕꯅꯤ ꯑꯩꯈꯣꯏꯁꯨ ꯍꯥꯏꯗꯤ ꯑꯆꯧ ꯑꯁꯥꯡꯒꯤ ꯃꯆꯥ ꯃꯁꯨ ꯅꯠꯇꯃꯤꯅꯀꯣ ꯈꯔꯗꯤ ꯇꯥꯊꯣꯛ ꯇꯥꯁꯤꯟ ꯇꯧꯅꯕ ꯍꯥꯏꯕꯗꯤ ꯄꯩꯁꯥꯗꯣ ꯑꯗꯨ ꯍꯣꯏ ꯈꯔ ꯑꯗꯨꯝ ꯇꯥꯔꯒꯗꯤ ꯍꯥꯟꯅꯗꯒꯤ ꯐꯅꯌꯥꯝ ꯍꯦꯟꯒꯠꯂꯕꯅꯤꯅ ꯑꯩꯈꯣꯏꯁꯨ ꯑꯗꯨꯅꯦ ꯃꯣꯏ ꯐꯖꯅ ꯇꯥꯛꯄꯁꯨ ꯅꯠꯇꯦ ꯃꯣꯏ ꯀꯃꯥꯏꯅ ꯇꯧꯔꯤꯅꯣ ꯈꯪꯗꯦ ꯃꯣꯏ ꯑꯩꯈꯣꯏ ꯁꯥꯠꯇ꯭ꯔ ꯃꯌꯥꯝ ꯄꯨꯂꯞ ꯃꯥꯟꯅꯔꯒꯀꯣ ꯀꯝꯄ꯭ꯂꯦꯟ ꯈꯔ ꯊꯥꯡꯒꯠꯇ꯭ꯔꯒꯗꯤ ꯍꯥꯏꯕꯗꯤ ꯑꯗꯨꯝ ꯌꯥꯏ ꯌꯥꯏꯑꯅ ꯃꯣꯏꯁꯤ ꯍꯦꯟꯖꯤꯜꯂꯛꯑꯒꯅꯤꯕ ꯑꯩꯈꯣꯏꯅ ꯈꯔ ꯀꯝꯄ꯭ꯂꯦꯟ ꯇꯧꯗ꯭ꯔꯗꯤ ꯌꯥꯔꯔꯣꯏ ꯁꯨꯝ ꯌꯥꯏ ꯌꯥꯏꯑꯅ ꯃꯣꯏꯁꯤꯗꯤ ꯁꯨꯝ ꯑꯩꯈꯣꯏꯅ ꯀꯩꯝ ꯍꯥꯏꯗꯦꯅ ꯁꯨꯝ ꯀꯩꯅꯣ ꯇꯧꯔꯛꯑꯗꯤ

ꯍꯣꯏ ꯑꯩꯈꯣꯏ ꯄꯨꯂꯞ ꯄꯨꯟꯖꯤꯜꯂꯒ ꯎꯝ ꯑꯗꯨꯃꯥꯏꯅ ꯈꯔ ꯍꯥꯏꯗꯅ ꯑꯩꯈꯣꯏ ꯏꯕꯥꯟꯅꯤꯈꯛꯇ ꯈꯟꯅꯕ ꯌꯥꯔꯣꯏ ꯑꯩꯈꯣꯏ ꯁ꯭ꯀꯨꯜꯒꯤ ꯄꯨꯂꯞ ꯍꯥꯏꯗꯤ ꯃꯥꯟꯅꯔꯒ ꯈꯟꯅꯗ꯭ꯔꯒꯗꯤ ꯑꯃꯨꯛ ꯃꯣꯏꯅꯁꯨ ꯀꯩꯁꯨ ꯀꯝꯄ꯭ꯂꯦꯟꯗꯣ ꯂꯧꯔꯣꯏꯕ ꯏꯕꯥꯟꯅꯤꯈꯛꯅ ꯁꯨꯝ ꯇꯧꯕꯗꯨꯗꯤ ꯀꯩꯁꯨ ꯂꯧꯔꯣꯏ ꯃꯣꯏ ꯄꯨꯂꯞ ꯃꯥꯟꯅꯔꯒ ꯑꯩꯈꯣꯏ ꯄꯨꯂꯞ ꯃꯥꯟꯅꯔꯒ ꯍꯥꯏꯃꯤꯟꯅꯗ꯭ꯔꯒꯗꯤ ꯍꯣꯏ ꯑꯗꯨꯝ ꯈꯔ ꯍꯥꯏꯗꯤ ꯑꯣ ꯍꯥꯏꯗꯣꯏꯅꯦ ꯑꯗꯨ ꯍꯥꯏꯗ꯭ꯔꯗꯤ ꯌꯥꯔꯔꯣꯏ ꯏꯕꯥꯅꯤ ꯈꯛꯇ ꯑꯣꯏ ꯌꯥꯗꯕꯅꯤꯅ ꯃꯣꯏꯁꯨ ꯈꯔ ꯄꯥꯎ ꯐꯥꯎꯅꯗ꯭ꯔꯒꯗꯤ

ꯑꯗꯨꯅꯦ ꯍꯥꯏꯗꯤ ꯀ꯭ꯂꯥꯁꯁꯤꯒ ꯆꯥꯟꯅꯔꯛꯇ꯭ꯔꯃꯤꯅ ꯑꯩꯈꯣꯏꯁꯨ ꯑꯗꯨꯝ ꯌꯥꯏ ꯌꯥꯏ ꯍꯦꯟꯒꯠꯈ꯭ꯔꯒꯗꯤ ꯑꯩꯈꯣꯏꯁꯨ ꯍꯌꯦꯡ ꯈꯔ ꯀ꯭ꯂꯥꯁ ꯈꯔ ꯃꯌꯥꯝ ꯋꯥꯡꯉꯛꯄ ꯃꯇꯝꯗꯗꯤ ꯑꯩꯈꯣꯏꯗꯤ ꯄꯩꯁꯥꯗꯣ ꯗꯕꯜ ꯗꯕꯜꯗ ꯂꯥꯏꯔꯤꯛ ꯇꯝꯃꯛꯄꯒꯤ ꯑꯃꯨꯛ ꯇꯤꯡꯉꯅꯤ ꯄꯩꯁꯥꯗꯣ ꯃꯀꯣꯛꯇꯒꯤ ꯑꯃꯨꯛ ꯍꯧꯅ ꯇꯤꯡꯕꯒꯤ ꯇꯥꯏꯞꯇ ꯍꯣꯏ ꯑꯗꯨ ꯈꯟꯅꯗ꯭ꯔꯒꯗꯤ ꯍꯥꯏꯗꯤ ꯈꯔ ꯑꯩꯈꯣꯏ ꯏꯃꯥꯟꯅꯕꯉꯩ ꯄꯨꯂꯞ ꯃꯥꯟꯅꯕ ꯍꯥꯏꯗꯤ ꯅꯠꯇ꯭ꯔꯒꯗꯤ ꯌꯥꯔꯔꯣꯏ ꯄꯨꯂꯞ ꯃꯥꯟꯅꯔꯒ ꯍꯥꯏꯗ꯭ꯔꯒꯗꯤ ꯏꯕꯥꯟꯅꯤ ꯈꯛꯇꯤ ꯑꯣꯏꯕ ꯌꯥꯗꯃꯤꯅ ꯁꯥꯟꯅꯅꯕ ꯍꯥꯏꯗꯤ ꯏꯃꯥꯟꯅꯕꯈꯩꯁꯨ ꯍꯥꯏꯔꯁꯦ ꯃꯣꯏ ꯇꯣꯝꯕ ꯍꯣꯏ ꯀꯩꯑꯣꯏꯁꯨ ꯈꯔ ꯍꯧꯔꯒꯀꯣ ꯅꯪꯁꯨ ꯈꯔ ꯑꯗꯨꯅꯤ ꯅꯪꯁꯨ ꯈꯔ ꯅꯪꯁꯨ ꯈꯔ ꯍꯧꯔꯛꯑꯣ ꯑꯇꯩ ꯁꯨꯝ ꯑꯇꯣꯞꯄ ꯉꯥꯟꯊꯣꯏ ꯍꯣꯏ ꯑꯩꯈꯣꯏ ꯑꯩꯁꯨ ꯍꯧꯔꯛꯀꯦ ꯑꯩꯒ ꯈꯪꯅꯕꯉꯩꯗꯨꯒ ꯍꯥꯏꯔꯁꯦ ꯐꯖꯅ ꯄꯨꯂꯞ ꯃꯥꯟꯅꯔꯒ ꯍꯣꯏ ꯁꯨꯝ ꯃꯇꯝ ꯂꯣꯏꯁꯤꯟꯒ꯭ꯔꯒꯗꯤ ꯑꯃꯨꯛ ꯑꯩꯈꯣꯏ ꯐꯥꯏꯟ ꯑꯣꯏ ꯇꯥꯔ ꯇꯣꯛꯀꯅꯦꯕ ꯃꯇꯝ ꯂꯩꯔꯤꯉꯩꯗ ꯍꯥꯏꯗꯤ ꯄꯨꯂꯞ ꯍꯧꯅꯔꯒ ꯃꯤꯗꯣ ꯑꯗꯨ ꯌꯥꯔꯣꯏꯕ ꯑꯇꯩꯁꯨ ꯇꯣꯝꯕ ꯍꯣꯏ ꯑꯗꯒꯤ ꯀꯔꯤ ꯀꯔꯤ ꯑꯇꯩ ꯂꯣꯏ ꯀꯩꯀꯩꯁꯨ ꯖꯤꯄꯨ ꯍꯣꯏ ꯍꯥꯏꯔꯒ ꯍꯥꯏꯕꯗꯤ ꯄꯨꯂꯞ ꯃꯥꯟꯅꯅ ꯍꯥꯏꯖꯤꯗꯣ ꯅꯠꯇ꯭ꯔꯗꯤ ꯌꯥꯔꯣꯏꯕ ꯃꯣꯏꯁꯨ ꯍꯥꯏꯗꯤ ꯍꯥꯏꯗ꯭ꯔꯒꯗꯤ ꯃꯣꯏꯁꯨ ꯀꯃꯥꯏꯅ ꯈꯪꯅꯤ ꯍꯥꯏꯅꯍꯧꯗ꯭ꯔꯗꯤ ꯃꯣꯏꯁꯨ ꯃꯣꯏ ꯍꯥꯟ ꯇꯧꯊꯣꯛ ꯂꯩꯔꯝꯃꯗꯤ ꯑꯗꯨꯗꯤ ꯑꯩꯈꯣꯏ ꯑꯃꯅꯤꯈꯛ ꯉꯥꯏꯔꯗꯤ ꯑꯃꯨꯛ ꯌꯥꯔꯣꯏꯕ ꯑꯗꯨꯗꯤ ꯀꯝꯄ꯭ꯂꯦꯟ ꯇꯧꯕ ꯎꯝ ꯈꯔ ꯈꯔꯗꯣ ꯍꯧꯔꯛꯑꯣ ꯑꯇꯩ ꯑꯩꯅꯁꯨ ꯍꯧꯔꯛꯀꯦ ꯑꯗꯨꯝ ꯍꯣꯏ ꯍꯧꯔꯛꯑꯣ ꯑꯩꯁꯨ ꯍꯧꯔꯛꯀꯦ ꯑꯗꯨꯃꯥꯏꯅ ꯍꯣꯏ ꯐꯅꯤ ꯄꯨꯂꯞ ꯆꯠꯂꯒ ꯍꯥꯏꯗ꯭ꯔꯒꯗꯤ ꯃꯥꯟꯅꯗ꯭ꯔꯗꯤ ꯌꯥꯗꯃꯤꯅ ꯈꯔ ꯃꯥꯟꯅꯔꯒꯗꯤ ꯑꯗꯨꯝ ꯃꯣꯏꯁꯨ ꯈꯔ ꯑꯗꯨꯝ ꯌꯦꯡꯉꯛꯀꯅꯦꯕ ꯈꯔꯗ ꯑꯣꯏꯔꯁꯨ ꯍꯣꯏ ꯚꯥꯏ ꯑꯗꯨꯗꯤ ꯊꯝꯃꯒꯦ ꯚꯥꯏ ꯎꯝ